ꯍꯜꯂꯣ ꯑꯧ ꯇꯥꯏꯌꯦ ꯇꯥꯏꯌꯦ ꯍꯂꯣ ꯑ ꯇꯥꯏꯌꯦ ꯇꯥꯏꯌꯦ ꯀꯩ ꯁꯥꯟꯅꯕꯩꯅꯣ ꯑꯥ ꯑꯣ ꯅꯪ ꯍꯥꯟꯅ ꯀꯩꯅꯣꯒꯨꯝꯕ ꯊꯣꯛꯎꯕ ꯂꯩꯕ꯭ꯔꯣ ꯇꯣꯔꯅꯥꯃꯦꯟ ꯊꯣꯛꯄ ꯂꯩꯕ꯭ꯔꯣ ꯑꯣ ꯁꯥꯟꯅꯕ ꯍꯧꯔꯛꯄꯅꯦ ꯀꯩꯅꯣꯗ ꯑꯩꯈꯣꯏꯒꯤ ꯁꯥꯟꯅꯐꯝꯗ ꯏꯁꯄꯥꯔꯤꯡꯒꯨꯝꯕꯗꯤ ꯇꯧꯕ꯭ꯔ ꯍꯥꯏꯗꯤ ꯑꯗꯨꯝ ꯃꯤꯒ ꯐꯨꯅꯕ ꯈꯣꯠꯄ ꯑꯗꯨꯝ ꯇꯧꯕ꯭ꯔ ꯔꯤꯡꯗ ꯀꯩꯅꯣꯗ ꯁꯥꯟꯅꯐꯝꯗ ꯁꯥꯟꯅꯐꯝꯗ ꯑꯣ ꯇꯧꯋꯦ ꯑꯣ ꯑꯣꯖꯥꯅ ꯑꯗꯨꯝ ꯐꯖꯅ ꯇꯥꯛꯄ꯭ꯔꯣ ꯈꯣꯠꯄ꯭ꯔꯣ ꯀꯃꯥꯏ ꯇꯧꯒꯦ ꯑꯣꯖꯥꯅ ꯑꯗꯨꯝ ꯐꯖꯅ ꯇꯥꯛꯄ꯭ꯔꯕ ꯑꯥ

ꯑꯣ ꯑꯗꯨ ꯍꯥꯟꯅ ꯅꯪ ꯅꯣꯂꯦꯖꯇꯤ ꯈꯔ ꯈꯔꯗꯤ ꯂꯩꯕ ꯅꯠꯇ꯭ꯔꯣ ꯑꯣ ꯑꯗꯨꯝ ꯅꯤꯌꯣꯝꯗꯤ ꯈꯪꯗꯤ ꯈꯪꯕ ꯅꯠꯇ꯭ꯔ ꯍꯧꯖꯤꯛ ꯍꯧꯖꯤꯛ ꯅꯪꯅ ꯀꯩꯅꯣ ꯇꯧꯔꯤꯁꯦ ꯇꯣꯔꯅꯥꯃꯦꯟ ꯊꯣꯛꯀꯦ ꯈꯜꯂꯤꯔ ꯅꯠꯇ꯭ꯔꯒ ꯀꯩꯗꯧꯒꯦ ꯈꯜꯂꯤꯅꯣ ꯇꯣꯔꯅꯥꯃꯦꯟ ꯊꯣꯛꯀꯦ ꯈꯜꯂꯦꯕꯀꯣ ꯑꯗꯣ ꯇꯣꯔꯅꯥꯃꯦꯟ ꯊꯣꯛꯀꯦ ꯍꯥꯏ ꯇꯥꯔꯒꯗꯤ ꯄ꯭ꯔꯦꯛꯇꯤꯁꯇꯤ ꯈꯔ ꯀꯟꯗꯕ ꯌꯥꯔꯔꯣꯏꯕꯀꯣ ꯄ꯭ꯔꯦꯛꯇꯤꯁ ꯍꯥꯏꯁꯦ ꯅꯪ ꯏꯁꯇꯦꯃꯤꯅꯥ ꯋꯥꯡꯍꯜꯂꯛꯇꯕ ꯌꯥꯔꯔꯣꯏ ꯑꯗꯒꯤꯗꯤ ꯏꯟꯗ꯭ꯔꯤꯖꯦꯟꯁ ꯋꯥꯡꯍꯜꯂꯛꯇꯕ ꯌꯥꯔꯔꯣꯏ ꯑꯩꯈꯣꯏꯒꯤ ꯕꯣꯛꯁꯤꯡꯗꯗꯤ ꯔꯤꯡ ꯃꯅꯨꯡꯗ ꯀꯣꯏꯆꯦꯟ ꯆꯦꯜꯂꯒꯅꯦꯕ ꯁꯥꯟꯅꯗꯣꯏꯁꯦ ꯃꯤꯅꯤꯠ ꯑꯍꯨꯝ ꯔꯥꯎꯟ ꯑꯍꯨꯝ ꯑꯗꯨꯝ ꯂꯦꯞꯇꯕꯤꯅꯦꯕꯀꯣ ꯂꯝꯖꯦꯟ ꯆꯦꯟꯕ ꯍꯟꯗ꯭ꯔꯦꯠ ꯃꯤꯇꯔ ꯔꯦꯁ ꯆꯦꯟꯕꯩ ꯇꯥꯏꯞꯇꯅꯤꯅꯦ ꯁꯥꯟꯅꯔꯛꯀꯗꯣꯏꯁꯦ ꯑꯗꯨꯅ ꯑꯩꯈꯣꯏꯒꯤ ꯏꯁꯇꯦꯃꯤꯅꯥ ꯑꯃ ꯂꯤꯡꯍꯟꯗꯕ ꯌꯥꯔꯔꯣꯏꯕꯀꯣ ꯍꯥꯟꯅꯒꯤ ꯅꯪ ꯅꯪ ꯈꯨꯁꯥꯟꯅ ꯈꯣꯠꯇꯣ ꯑꯝꯇꯪ ꯌꯦꯡꯕ ꯑꯝꯗꯤ ꯆꯪꯏ ꯅꯪ ꯍꯥꯟꯅ ꯇ꯭ꯔꯦꯟ ꯍꯥꯟꯅ ꯅꯪꯒꯤ ꯁꯥꯟꯅꯩ ꯍꯥꯏꯕꯅꯤꯅ ꯈꯔ ꯃꯈꯩꯗꯤ ꯈꯪꯗꯤ ꯈꯪꯉꯝꯃꯅꯤꯗꯅ ꯑꯗꯨꯅ ꯀꯩꯅꯣꯗ ꯂꯥꯛꯑꯣ ꯎꯂꯧꯒꯤ ꯁꯥꯏꯗꯣ ꯏꯁꯄꯣꯔꯠꯁ ꯑꯣꯊꯣꯔꯤꯇꯤ ꯑꯣꯐ ꯏꯟꯗꯤꯌꯥꯗꯣ ꯑꯗꯨꯗ ꯅꯪ ꯑꯌꯨꯛ ꯂꯥꯛꯀꯦꯔ ꯅꯨꯡꯊꯤꯟꯗ ꯂꯥꯛꯀꯦꯔ ꯅꯪ ꯄꯥꯝꯕ ꯑꯃ ꯍꯥꯏꯔꯛꯑꯣ ꯑꯗꯨꯒ ꯄꯨꯡꯗꯣ ꯍꯥꯏꯔꯛꯑꯒꯦ ꯑꯥ ꯑꯥ ꯆꯥꯕ ꯍꯥꯏꯗꯤ

ꯑꯗꯨꯃꯥꯏꯅ ꯑꯣꯏꯒꯜꯂꯤ ꯑꯗꯨꯃꯥꯏꯅ ꯑꯩꯈꯣꯏ ꯑꯦꯊꯦꯂꯦꯠꯀꯤ ꯇꯥꯏꯞꯇ ꯇ꯭ꯔꯦꯟ ꯇꯧꯔꯛꯀꯗꯣꯏꯅꯦꯕꯀꯣ ꯑꯦꯊꯦꯂꯦꯠꯇꯤ ꯑꯦꯊꯦꯂꯦꯠꯅꯤꯗꯀꯣ ꯑꯩꯈꯣꯏ ꯄ꯭ꯔꯣꯇꯤꯟ ꯄ꯭ꯔꯣꯇꯤꯟꯁꯦ ꯆꯥꯗꯤ ꯆꯥꯒꯗꯕꯅꯤ ꯑꯗꯣ ꯑꯅꯝꯕꯅ ꯑꯩꯈꯣꯏꯗꯤ ꯏꯁꯥ ꯀꯪꯈꯠꯅꯕ ꯀ꯭ꯔꯦꯇꯤꯟꯗꯤ ꯀ꯭ꯔꯦꯇꯤꯟꯗꯤ ꯀꯝꯄꯜꯁꯔꯤ ꯑꯣꯏꯔꯅꯤ ꯑꯗꯩꯗꯤ ꯁꯥꯟꯅꯔꯝꯗꯥꯏꯗ ꯋꯥꯛ ꯋꯥꯎꯠꯀꯨꯝꯕ ꯆꯥꯕ ꯍꯥꯏꯗꯤ ꯏꯁꯥ ꯇꯦꯛꯈꯠꯂꯒ ꯑꯗꯨꯝ ꯐꯣꯀꯁ ꯄꯤꯔ ꯂꯩꯅꯕꯀꯣ ꯑꯗꯨꯃꯥꯏ ꯁꯪꯒꯣꯝ ꯑꯗꯨꯕꯨꯗꯤ ꯀꯃꯟ ꯂꯣꯏ ꯑꯣꯏꯔꯦ ꯑꯗꯨꯃꯥꯏꯅ ꯆꯥꯅꯤꯗ ꯁꯥ ꯌꯦꯟ ꯈꯔ ꯆꯥꯔꯒ ꯑꯗꯨꯝ ꯌꯥꯅꯤꯗ ꯍꯣ ꯍꯣ ꯍꯣꯏ ꯄꯨꯡꯗꯣ ꯅꯪ ꯑꯌꯨꯛꯇ ꯂꯥꯛꯇꯣꯏꯔ ꯅꯨꯡꯊꯤꯟꯗ ꯂꯥꯛꯇꯣꯏꯔ ꯄꯨꯡ ꯑꯍꯨꯝꯗꯒꯤ ꯁꯥꯟꯅꯕ ꯍꯧꯕꯅꯦꯕꯀꯣ ꯑꯗꯨꯗꯤ ꯅꯪꯅꯤ ꯆꯞ ꯆꯥꯔꯦ ꯑꯗꯨꯝ ꯂꯥꯛꯑꯝꯗꯥꯏꯗ ꯀꯣꯜ ꯇꯧꯔꯛꯑꯣ ꯑꯗꯨꯒ ꯐꯣꯝ ꯃꯦꯟꯁꯜꯂꯒ ꯁꯥꯟꯅꯕꯗꯨ ꯌꯥꯎꯅꯕ ꯀꯝꯄꯤꯇꯤꯁꯟꯁꯨ ꯀꯨꯏꯗ꯭ꯔꯕꯅꯤꯀꯣ ꯑꯣꯀꯦ ꯑꯣꯀꯦ ꯌꯥꯔꯦ ꯌꯥꯔꯦ